ꯑꯌꯣꯛꯞ ꯌꯦꯟ ꯉꯥꯅꯨꯗ ꯁꯣꯛꯍꯟꯗꯅ ꯊꯝꯅꯕ ꯍꯥꯏꯔꯒꯗꯤ ꯑꯩꯈꯣꯏꯅ ꯐꯖꯅ ꯀꯦꯌꯔ ꯂꯧꯕꯤꯕ ꯌꯦꯡꯒꯣꯟꯁꯤꯡꯁꯦ ꯃꯀꯣꯟ ꯐꯖꯅ ꯁꯦꯝꯕꯤꯕ ꯑꯗꯒꯤ ꯆꯥꯕ ꯊꯛꯄ ꯃꯇꯝꯗ ꯆꯥꯡ ꯅꯥꯏꯅ ꯊꯥꯛꯄꯤꯕ ꯑꯗꯨꯒ ꯁꯥ ꯎꯆꯦꯛꯁꯤꯡꯁꯤꯁꯨ ꯑꯩꯈꯣꯏꯅ ꯐꯖꯅ ꯆꯥꯅ ꯊꯛꯅꯕ ꯃꯈꯣꯏꯒꯤ ꯃꯆꯤꯟꯖꯥꯛꯁꯦ ꯃꯇꯝ ꯆꯥꯅ ꯊꯥꯕꯤꯒꯗꯕꯅꯦ